ꯌꯨꯝꯗ ꯂꯣꯏꯕ ꯌꯦꯟ ꯉꯥꯅꯨ ꯂꯣꯏꯕꯒꯤ ꯆꯠꯅꯕ ꯃꯈꯜ ꯍꯥꯏꯗꯤ ꯍꯣꯏ ꯑꯩꯈꯣꯏ ꯁ꯭ꯋꯥꯏꯁꯤꯗꯁꯨ ꯁꯨꯝ ꯆꯥꯡꯗ ꯌꯣꯛꯅꯔꯤꯁꯤꯗꯤ ꯌꯦꯟꯄꯣꯟ ꯁꯥꯕ ꯌꯦꯡꯄꯣꯟ ꯍꯥꯏꯗꯤ ꯋꯥꯁꯦ ꯁꯤꯁꯤꯅ ꯃꯀꯛ ꯃꯀꯛ ꯀꯛꯑꯥꯒ ꯁꯦꯝꯃꯒ ꯂꯣꯏꯕꯅꯦꯕꯀꯣ ꯑꯌꯥꯝꯕ ꯁꯨꯝ ꯂꯣꯏꯕꯒꯤ ꯃꯑꯣꯡꯁꯦ ꯌꯦꯟ ꯂꯣꯏꯔꯒꯅ ꯌꯦꯟꯁꯤꯁꯨ ꯍꯥꯏꯗꯤ ꯁꯨꯝ ꯃꯈꯜꯁꯦ ꯈꯔꯥ ꯂꯣꯏꯒꯦ ꯍꯥꯏꯔꯗꯤ ꯃꯨꯁꯨꯛ ꯃꯨꯕ ꯌꯦꯟ ꯀꯩꯗꯔꯅꯥꯠꯀ ꯍꯥꯏꯕꯗꯣ ꯑꯗꯨꯒꯨꯝꯕ ꯑꯗꯒꯤ ꯑꯩꯈꯣꯏ ꯂꯣꯀꯦꯜꯒꯤ ꯑꯣꯏꯕ ꯑꯩꯈꯣꯏ ꯀꯥꯎꯅ ꯌꯦꯟ ꯑꯗꯒꯤ ꯃꯄꯥꯟꯗꯒꯤ ꯄꯨꯁꯤꯜꯂꯛꯞ ꯕ꯭ꯔꯣꯏꯂꯔ ꯑꯁꯤꯒꯨꯝꯕꯁꯦ ꯈꯔꯥ ꯂꯣꯏꯕꯅꯦ ꯑꯩ ꯁꯨꯝ ꯄꯥꯝꯖꯕꯒꯤ ꯍꯥꯏꯗꯤ ꯂꯣꯏꯕꯅꯦ ꯍꯥꯏꯗꯤ ꯌꯦꯟ ꯁꯥ ꯉꯥꯁꯦ ꯁꯨꯝꯕ ꯂꯣꯏꯕ ꯄꯥꯝꯕꯒꯤ ꯑꯗꯨꯒ ꯌꯥꯝ ꯍꯦꯟꯅ ꯍꯥꯏꯗꯤ ꯑꯩꯅ ꯀꯥꯔꯕꯥꯔ ꯇꯧꯔꯨꯒꯦ ꯍꯥꯏꯔꯒ ꯊꯥꯗꯣꯑꯒꯦ ꯍꯥꯏꯔꯒ ꯌꯥꯝ ꯄꯥꯛꯁꯟꯅ ꯄꯥꯛ ꯆꯥꯎꯅ ꯂꯣꯏꯕꯗꯣ ꯑꯗꯨꯃꯛꯇꯤ

ꯑꯗꯣ ꯁꯨꯝ ꯂꯣꯏꯕꯁꯤꯗ ꯃꯆꯤꯟꯖꯥꯛ ꯄꯤꯖꯕꯒꯤ ꯃꯑꯣꯡꯁꯦ ꯍꯥꯏꯗꯤ ꯌꯥꯔꯤꯃꯈꯩ ꯅꯣꯡꯃꯗ ꯍꯥꯏꯗꯤ ꯑꯍꯨꯝꯂꯛꯇꯤ ꯇꯥꯗꯅꯤꯡꯉꯥꯏꯒꯤ ꯄꯤꯖꯅꯤꯡꯉꯥꯏꯗꯤ ꯍꯣꯠꯅꯩ ꯊꯕꯛꯁꯨ ꯑꯌꯨꯛꯇ ꯑꯃ ꯄꯤꯖꯔꯅꯤ ꯅꯨꯡꯊꯤꯜ ꯐꯔꯛꯁꯤꯗ ꯑꯃ ꯑꯗꯨꯒ ꯃꯝꯁꯤꯟꯂꯛꯄꯒꯤ ꯃꯇꯝꯁꯤꯗ ꯃꯣꯏ ꯅꯨꯡꯗꯥꯡꯒꯤ ꯆꯥꯅꯤꯡꯉꯥꯏꯒ ꯍꯥꯏꯔꯒ ꯄꯤꯖꯕꯁꯦ ꯁꯨꯃꯥꯏꯅ ꯇꯧꯔꯒ ꯄꯤꯖꯩ ꯑꯗꯣ ꯍꯣꯏ ꯉꯥꯅꯨꯁꯦ ꯉꯥꯅꯨꯗꯤ ꯍꯞꯄꯥ ꯑꯃ ꯈꯥꯖꯤꯜꯂꯥꯒ ꯀꯣꯛ ꯂꯣꯏꯕꯅꯤꯗ ꯍꯥꯏꯗꯤ ꯏꯁꯤꯡ ꯈꯔꯥ ꯍꯥꯏꯗꯤ ꯂꯩꯕ ꯃꯇꯝꯗ ꯃꯣꯏ ꯗꯤ ꯏꯁꯤꯡꯗꯁꯨ ꯁꯨꯝ ꯁꯥꯟꯅꯕ ꯄꯥꯝꯕꯅꯤꯅ ꯍꯥꯏꯗꯤ ꯄꯨꯈ꯭ꯔꯤ ꯃꯆꯥ ꯑꯃꯁꯨ ꯂꯩ ꯑꯩꯈꯣꯏ ꯑꯗꯨꯏ ꯄꯨꯈ꯭ꯔꯤꯗꯣ ꯑꯗꯨꯝ ꯃꯣꯏꯁꯤ ꯁꯥꯟꯅꯔꯒ ꯂꯩꯍꯟꯕ ꯉꯥꯅꯨ ꯑꯗꯨꯃꯥꯏꯅ ꯇꯧꯔꯒ ꯂꯣꯏꯕꯅꯤ